ꯂꯥꯏꯔꯤꯛ ꯂꯥꯏꯁꯨ ꯃꯔꯝ ꯆꯥꯅ ꯇꯝꯍꯧꯕ ꯃꯤꯁꯦ ꯄꯨꯟꯁꯤꯗ ꯀꯩꯒꯤ ꯃꯇꯦꯡ ꯄꯥꯡꯒꯦ ꯍꯥꯏꯕ ꯃꯇꯝꯗ ꯂꯥꯏꯔꯤꯛ ꯂꯥꯏꯁꯨ ꯇꯝꯍꯧꯕꯗꯨꯗꯤ ꯃꯥꯒꯤ ꯁꯃꯥꯁꯀꯤ ꯁꯣꯁ ꯂꯩꯀꯥꯏꯒꯤ ꯃꯤ ꯂꯩ ꯏꯖꯨꯀꯦꯇꯦꯠ ꯄꯥꯔꯁꯟꯒ ꯄꯨꯟꯕ ꯃꯇꯝꯗ ꯁꯣꯁꯦꯂꯥꯏꯁ ꯑꯣꯏꯒꯅꯤ ꯑꯃ ꯑꯃꯒ ꯀꯃꯨꯅꯤꯀꯦꯁꯟ ꯄꯥꯎ ꯐꯥꯎꯅꯕ ꯃ ꯄ ꯄꯥꯎ ꯐꯥꯎꯅꯕ ꯉꯝꯒꯅꯤ ꯑꯗꯒꯤ ꯃꯤ ꯑꯃꯅ ꯀꯩꯅꯣꯝ ꯍꯥꯏꯔꯛꯄ ꯃꯇꯝꯗ ꯃꯥꯅ ꯒ꯭ꯌꯥꯟ ꯇꯥꯕ ꯍꯦꯟ ꯍꯥꯟ ꯍꯦꯟꯒꯅꯤ ꯑꯗꯒꯤ ꯑꯦꯖꯨꯀꯦꯁꯟ ꯃꯤꯅ ꯑꯦ ꯑꯦꯖꯨꯀꯦꯁꯟ ꯄꯥꯔꯁꯟ ꯑꯗꯤ ꯑꯦꯖꯨꯀꯦꯠ ꯄꯥꯔꯁꯟꯁꯤꯅ ꯃꯥꯒꯤ ꯄꯨꯟꯁꯤꯗ ꯀꯥꯟꯅꯕ ꯃꯥꯒꯤ ꯑꯦꯝꯁ ꯃꯥꯒꯤ ꯑꯣꯕꯖꯦꯛꯇꯤꯕ ꯃꯌꯥꯝꯁꯤꯡꯁꯦ ꯃꯥ ꯈꯪꯕ ꯉꯝꯒꯅꯤ ꯏꯕꯟ ꯂꯥꯏꯔꯤꯛ ꯍꯩꯍꯧꯔꯕꯅꯤꯅ ꯃꯥꯒꯤ ꯐꯦꯃꯤꯂꯤꯗ ꯐꯦꯃꯤꯂꯤꯒꯤ ꯄꯣꯔꯕ꯭ꯂꯦꯝꯁꯤꯡ ꯃꯥ ꯁꯣꯕ ꯇꯧꯕ ꯉꯝꯒꯅꯤ ꯐꯣꯝ ꯗꯤꯜ ꯇꯧꯕ ꯉꯝꯒꯅꯤ ꯂꯥꯏꯔꯤꯛ ꯍꯩꯍꯧꯕꯁꯤꯅ ꯑꯃꯨꯛ ꯃꯥꯒꯤ ꯃꯆꯥꯗ ꯃꯥꯒꯤ ꯅꯨꯄꯤ ꯂꯩꯀꯥꯏꯁꯤꯡ ꯁꯨꯝ ꯂꯥꯏꯔꯤꯛ ꯇꯝꯕꯤꯕ ꯂꯥꯏꯔꯤꯛ ꯇꯝꯕꯤꯒꯅꯤ ꯇꯝꯕꯤꯕꯗꯁꯨ ꯃꯇꯦꯡ ꯄꯥꯡꯏ ꯃꯔꯝ ꯃꯔꯝꯗꯤ ꯃꯁꯥ ꯂꯥꯏꯔꯤꯛ ꯍꯩꯍꯧꯔꯕꯅꯤꯅ ꯂꯥꯏꯔꯤꯛ ꯍꯩꯍꯧꯕꯗ ꯂꯥꯏꯔꯤꯛ ꯍꯩꯍꯧ ꯍꯩꯕꯁꯤꯅ ꯐꯥꯏꯅꯥꯟꯁꯤꯜꯂꯤ ꯏꯃꯨꯡꯒꯤ ꯂꯣꯏ ꯑꯀꯨꯞ ꯑꯇꯥ ꯃꯌꯥꯝꯁꯤꯡꯁꯦ ꯃꯥꯅ ꯂꯣꯏꯅ ꯔꯟ ꯇꯧꯕ ꯉꯝꯒꯅꯤ ꯑꯃꯁꯨꯡ ꯂꯩꯀꯥꯏꯒꯤ ꯑꯣꯏꯒꯦ ꯑꯃ ꯑꯣꯏꯒꯦ ꯑꯃ ꯑꯣꯏꯒꯦꯔ ꯄꯨꯜꯂꯞ ꯃꯥꯅ ꯃꯇꯦꯡ ꯄꯥꯡꯕ ꯉꯝꯒꯅꯤ ꯂꯥꯏꯔꯤꯛ ꯍꯩꯍꯧꯕꯁꯤꯇꯅꯗꯕꯨ ꯀ꯭ꯂꯕꯀꯤ ꯑꯣꯔ ꯂꯩꯀꯥꯏꯒꯤꯗ ꯀ꯭ꯂꯕꯀꯤꯗ ꯃꯇꯦꯡ ꯃꯥ ꯑꯦꯅꯤ ꯊꯕꯛ ꯔꯟ ꯇꯧꯕ ꯃꯇꯝꯗ ꯂꯥꯏꯔꯤꯛ ꯍꯩꯕꯅꯤꯅ ꯃꯥꯅ ꯋꯦꯜ ꯏꯖꯨꯀꯦꯇꯦꯗ ꯑꯣꯏꯕꯅꯤꯅ ꯐꯖꯅ ꯀ ꯀꯃꯨꯅꯦꯠ ꯇꯧꯕ ꯉꯝꯒꯅꯤ ꯑꯃꯗꯤ ꯄꯥꯕ꯭ꯂꯤꯛ ꯁ꯭ꯄꯤꯆꯇ ꯃꯌꯥꯝꯒꯤ ꯑꯦꯗ ꯑꯦꯗꯕ ꯄꯥꯕ꯭ꯂꯤꯛ ꯁ꯭ꯄꯤꯆ ꯄꯤꯕ ꯃꯇꯝꯗꯁꯨ ꯂꯥꯏꯔꯤꯛ ꯍꯩꯍꯧꯕ ꯃꯤꯁꯤꯅ ꯇꯨꯡ ꯇꯨꯡ ꯀꯣꯏꯅ ꯂꯥꯛꯆꯕ ꯍꯦꯜꯂꯛꯏ ꯃꯉꯣꯟ ꯃꯔꯝꯗꯤ ꯃꯥꯅ ꯑꯅꯧ ꯑꯅꯧꯕ ꯅꯣꯂꯦꯖ ꯃꯌꯥꯝ ꯃꯥꯅ ꯇꯝꯃꯛꯈꯤꯕ ꯃ ꯃꯥꯁꯇꯔꯐꯥꯎ ꯇꯝꯃꯛꯀꯦꯔ ꯒ꯭ꯔꯦ ꯒ꯭ꯔꯦꯖꯨꯑꯦꯁꯟꯃꯨꯛ ꯇꯝꯃꯛꯀꯦꯔ ꯇꯧꯔ ꯐꯪꯈ꯭ꯔꯤꯕ ꯅꯣꯂꯦꯖ ꯃꯌꯥꯝꯁꯤꯡꯗꯣ ꯑꯗꯨꯗ ꯑꯗꯨꯒꯤ ꯃꯌꯥꯝꯁꯤꯡꯗꯣ ꯃꯌꯥꯝꯗ ꯁꯤꯌꯔ ꯇꯧꯔꯒ ꯑꯄꯨꯟꯕ ꯁꯤꯌꯔ ꯇꯧꯔꯒ ꯃꯌꯥꯝ ꯁꯤꯌꯔ ꯇꯧꯔꯒ ꯀꯥꯟꯅꯕ ꯃꯌꯥꯝꯁꯤꯡꯗꯣ ꯑꯗꯨꯃꯥꯏ ꯄꯨꯟꯁꯤꯗ ꯃꯇꯦꯡ ꯄꯥꯡꯕꯤ ꯑꯗꯨꯒ ꯕꯠ ꯑꯟꯑꯦꯖꯨꯀꯦꯇꯦꯠ ꯄꯥꯔꯁꯟ ꯂꯥꯏꯔꯤꯛ ꯇꯝꯍꯧꯗꯕ ꯍꯥꯏꯁꯤ ꯍꯧꯖꯤꯛꯀꯤ ꯇꯣꯏꯟꯇꯤ ꯐꯥꯁ ꯁꯦꯟꯆꯨꯔꯤꯁꯤꯗꯗꯤ ꯄꯨꯔꯥ ꯑꯃꯝꯕꯒꯨꯝꯕꯅꯤ ꯃꯥꯁꯤ ꯇꯣꯏꯟꯇꯤ ꯐꯥꯁ ꯁꯦꯟꯆꯨꯔꯤꯁꯤꯗ ꯍꯧꯖꯤꯛꯀꯤ ꯑꯦ ꯑꯥꯏ ꯑꯥ ꯑꯥꯔꯇꯤꯐꯤꯁꯦꯜ ꯏꯟꯇꯦꯂꯤꯖꯦꯟꯁꯀꯤ ꯃꯇꯝꯅꯤ ꯑꯥꯏ ꯇꯤ ꯇꯨꯜꯁꯀꯤ ꯃꯇꯝꯁꯤꯗ ꯂꯥꯏꯔꯤꯛ ꯍꯩꯍꯧꯗꯕꯁꯤꯅ ꯄꯨꯔꯥ ꯃꯥ ꯐꯣ ꯑꯈꯣꯏꯅ ꯁꯤꯖꯤꯟꯅꯔꯤꯕ ꯐꯣꯟꯁꯦ ꯂꯥꯏꯔꯤꯛ ꯍꯩꯍꯧꯗꯕꯖꯤꯅ ꯁꯤꯖꯤꯟꯅꯕ ꯉꯝꯃꯣꯏ ꯃꯥ ꯀꯣꯏꯁꯟ ꯑꯦꯔꯥꯏ ꯍꯪꯉ ꯀꯃꯥꯏꯅ ꯇꯧꯕꯅꯣ ꯀꯝꯗꯧꯕꯅꯣ ꯁꯨꯝ ꯍꯪꯉꯒ ꯂꯩꯒꯅꯤ ꯑꯗꯨꯃꯥꯏꯟ ꯗꯨꯀꯥꯟꯗ ꯐꯃ ꯗꯨꯀꯥꯟ ꯐꯝ ꯗꯨꯀꯥꯟꯗ ꯐꯝꯃꯁꯨ ꯄ ꯄꯣꯠ ꯆꯩ ꯌꯣꯟꯊꯣꯛ ꯌꯣꯟꯁꯤꯟ ꯄꯩꯁꯥ ꯍꯟꯗꯣꯛ ꯍꯟꯖꯤꯟꯗ ꯂꯥꯏꯔꯤꯛ ꯍꯩꯍꯧꯗꯩ ꯄꯩꯁꯥ ꯃꯁꯤꯡ ꯊꯤꯕ ꯍꯩꯍꯧꯗꯕꯅꯤꯅ ꯃꯉꯣꯟꯗ ꯃꯥꯡꯖꯕꯒꯤ ꯃꯥꯡꯖꯕ ꯉꯥꯛꯇꯅꯤ ꯑꯗꯒꯤ ꯂꯥꯏꯔꯤꯛ ꯍꯩꯍꯧꯗꯕ ꯂꯥꯏꯔꯤꯛ ꯍꯩꯍꯧꯗꯕꯖꯤꯅ ꯏꯕꯟ ꯑꯩꯈꯣꯏꯅ ꯑꯣꯄꯤꯁ ꯑꯃꯗ ꯑꯦꯄ꯭ꯂꯤ ꯁꯨꯇꯤ ꯂꯧꯕꯒꯤ ꯑꯣꯏꯒꯦꯔ ꯑꯦꯄ꯭ꯂꯤꯀꯦꯁꯟ ꯑꯝꯃꯠꯇ ꯏꯕꯗꯨ ꯏ ꯏꯕ ꯍꯩꯇꯔꯕꯅꯤꯅ ꯁꯨꯇꯤ ꯂꯧꯕ ꯉꯝꯃꯔꯣꯏ ꯂꯥꯏꯔꯤꯛ ꯍꯨ ꯍꯩꯍꯧꯗꯕꯁꯤꯅ ꯑꯃꯨꯛꯀ ꯃꯥꯡꯖꯔꯤꯖꯦ ꯑꯩꯈꯣꯏꯅ ꯃꯅꯥ ꯃꯁꯤꯡꯗ ꯌꯣꯜꯂꯁꯨ ꯑꯗꯒꯤ ꯁ ꯁꯥ ꯉꯥ ꯈꯣꯏ ꯗꯨꯀꯥꯟꯒꯤ ꯚꯤꯖꯤꯇꯦꯕꯜ ꯁꯣꯞ ꯑꯃ ꯑꯣꯏꯔꯣ ꯀꯔꯤ ꯏꯟꯇꯔ ꯏꯟꯇꯔꯄ꯭ꯔꯦꯅꯔ ꯑꯣꯏꯔꯁꯨ ꯃꯥꯒꯤ ꯒ꯭ꯔꯥꯝ ꯀꯦꯖꯤ ꯑꯅꯤꯒ ꯃꯈꯥꯏꯒ ꯑꯅꯤ ꯃꯈꯥꯏ ꯍꯥꯏꯔꯦ ꯈꯜꯂꯁꯤ ꯑꯅꯤꯃ ꯑꯅꯤꯒꯤ ꯄꯩꯁꯥ ꯃꯈꯥꯏꯗꯨꯒꯤ ꯄꯩꯁꯥ ꯑꯣꯟꯕ ꯍꯩꯇꯗꯅ ꯄꯌꯥꯝ ꯃꯥꯡꯖ ꯄꯩꯁꯥꯖꯦ ꯃ ꯃꯥꯡꯖꯕꯒꯤ ꯃꯥꯡꯖꯕ ꯉꯥꯛꯇꯅꯤ ꯃꯉꯣꯟꯗ ꯇ ꯇꯧꯗꯣꯏꯁꯦ ꯐꯪꯗꯣꯏꯁꯦ ꯑꯗꯨꯅ ꯍꯧꯖꯤꯛꯀꯤ ꯃꯇꯝꯁꯤꯗꯗꯤ ꯇꯣꯏ ꯄꯨꯔꯥ ꯂꯥꯏꯔꯤꯛ ꯍꯩꯍꯧꯗꯕꯁꯤꯗꯤ ꯄꯨꯔꯥ ꯄꯨꯝꯂꯣꯏ ꯂꯣꯏꯔꯕ ꯂꯣꯏꯔꯕꯒꯨꯝꯕꯅꯤ